ꯅꯥꯏꯟꯇꯤꯟ ꯖꯅꯋꯥꯔꯤ ꯇꯨ ꯊꯥꯎꯖꯟ ꯇꯦꯟ ꯇ꯭ꯋꯦꯟꯇꯤ ꯐꯦꯕ꯭ꯔꯨꯋꯥꯔꯤ ꯇꯨ ꯊꯥꯎꯖꯟ ꯅꯥꯏꯟ ꯇ꯭ꯋꯦꯟꯇꯤ ꯁꯤꯛꯁ ꯃꯥꯔꯁ ꯅꯥꯏꯟꯇꯤꯟ ꯅꯥꯏꯟꯇꯤ ꯁꯤꯛꯁ ꯇ꯭ꯋꯦꯟꯇꯤ ꯁꯦꯕꯦꯟ ꯑꯦꯄ꯭ꯔꯤꯜ ꯅꯥꯏꯟꯇꯤꯟ ꯅꯥꯏꯟꯇꯤ ꯅꯥꯏꯟ ꯁꯤꯛꯁ ꯁꯦꯞꯇꯦꯝꯕꯔ ꯇꯨ ꯊꯥꯎꯖꯟ ꯑꯦꯟ ꯐꯤꯐꯇꯤꯟ